ꯍꯜꯂꯣ ꯀꯅꯥ ꯑꯣꯏꯕꯤꯔꯕꯅꯣ ꯃꯥꯟꯅꯦ ꯃꯥꯟꯅꯦ

ꯑꯣ ꯃꯥꯗꯣ ꯃꯣꯏꯔꯥꯡꯗ ꯂꯩꯕꯅꯦ ꯃꯣꯏꯔꯥꯡ ꯊꯥꯡꯒꯗ ꯑꯗꯨꯗ ꯑꯗꯨꯗ ꯌꯦꯡꯕ ꯌꯥꯔꯤꯁꯦ ꯁꯉꯥꯏ ꯂꯩꯔꯦ ꯑꯗꯒꯤ ꯂꯣꯛꯇꯥꯛꯀꯤ ꯃꯌꯥꯏꯗ ꯂꯣꯛꯇꯥꯛꯀꯤ ꯃꯌꯥꯏꯗ ꯊꯥꯡꯒ ꯎꯝ ꯀꯔꯥꯡ ꯀꯧꯕ ꯈꯨꯜ ꯑꯃꯁꯨ ꯂꯩꯔꯦ ꯐꯨꯝꯗꯤ ꯑꯃ ꯌꯥꯝꯅ ꯐꯖꯕꯅꯦ ꯑꯗꯨꯒ ꯂꯣꯛꯇꯥꯛꯇꯁꯨ ꯃꯣꯇꯣꯔ ꯕꯣꯠ ꯀꯩꯀꯥ ꯍꯤ ꯀꯩꯀꯥ ꯃꯌꯥꯝ ꯑꯃ ꯂꯩꯌꯦ ꯑꯗꯨꯒ ꯑꯩꯈꯣꯏ ꯃꯅꯤꯄꯨꯔꯤꯒꯤ ꯐꯖꯔꯕ ꯁꯛꯇꯝ ꯑꯃꯅꯦ ꯃꯥꯁꯦ ꯑꯗꯨꯒ ꯉꯥꯁꯨ ꯃꯈꯜ ꯃꯈꯜ ꯃꯈꯜ ꯃꯈꯥ ꯀꯌꯥꯒꯤ ꯌꯥꯝꯅ ꯐꯪꯉꯦ

ꯃꯅꯤꯄꯨꯔꯤꯒꯤ ꯃꯐꯝꯂꯥ ꯖꯨ ꯂꯩꯔꯦ ꯑꯇꯣꯞ ꯑꯇꯣꯞꯄ ꯒꯥꯔꯗꯦꯟ ꯀꯌꯥ ꯑꯃꯔꯣꯝꯁꯨ ꯂꯩꯔꯦ ꯀꯣꯏꯕ ꯌꯥꯕꯒꯤ ꯑꯗꯒꯤ ꯁꯥꯏꯟꯁ ꯃ꯭ꯌꯨꯖꯤꯌꯝ ꯏꯁꯇꯦꯠ ꯃ꯭ꯌꯨꯖꯤꯌꯝ ꯃꯌꯥꯝ ꯑꯃ ꯂꯩꯔꯦ

ꯑꯥ

ꯍꯣꯏ ꯍꯣꯏ ꯍꯣꯏ ꯎꯝ ꯑꯥ